ꯀꯛꯆꯤꯡ ꯖꯤꯜꯂꯥꯗ ꯑꯩꯈꯣꯏꯅ ꯃꯔꯨ ꯑꯣꯏꯅ ꯂꯧꯕꯨꯛꯁꯤꯡꯗ ꯃꯣꯏꯔꯥꯡ ꯐꯧ ꯊꯣꯏꯕꯤ ꯐꯧ ꯗꯔꯝꯅ ꯆꯤꯡꯕ ꯁꯤꯡꯁꯤ ꯑꯩꯈꯣꯏꯅ ꯁꯤꯖꯤꯟꯅꯩ ꯃꯔꯝꯗꯤ ꯁꯤꯒꯨꯝꯕ ꯐꯧꯁꯤꯡꯁꯤ ꯏꯁꯤꯡꯁꯤ ꯌꯥꯝ ꯃꯔꯥꯡ ꯀꯥꯏꯅꯁꯨ ꯗꯔꯀꯥꯔ ꯑꯣꯏꯗꯦ ꯑꯗꯒꯤ ꯌꯥꯝꯅ ꯗꯔꯀꯥꯔ ꯑꯣꯏꯗꯕꯁꯨ ꯅꯠꯇꯦ ꯃꯌꯥꯏ ꯑꯣꯏꯅ ꯑꯩꯍꯣꯏꯒꯤ ꯆꯦꯜꯂꯤꯕ ꯑꯩꯈꯣꯏꯒꯤ ꯏꯊꯩ ꯂꯧꯈꯣꯡꯁꯤꯡꯁꯤꯅ ꯃꯣꯏꯒꯤ ꯆꯞ ꯆꯥꯕ ꯆꯥꯡꯗꯣ ꯄꯤꯕ ꯉꯝꯕꯒꯤ ꯆꯥꯡꯗ ꯐꯧꯁꯤꯒꯁꯨ ꯆꯥꯟꯅꯖꯕ ꯑꯣꯏ ꯑꯗꯒꯤ ꯑꯩꯈꯣꯏꯅ ꯌꯦꯟ ꯉꯥꯅꯨꯁꯤ ꯑꯩꯈꯣꯏꯅ ꯃꯩꯇꯩ ꯉꯥꯅꯨ ꯕꯤꯂꯥꯏꯇꯤ ꯑꯗꯒꯤ ꯑꯣꯛ ꯑꯗꯒꯤ ꯕꯣꯏꯂꯔ ꯀꯣꯏꯂꯔꯁꯤꯡꯁꯦ ꯑꯩꯈꯣꯏꯅ ꯆꯥꯅꯅꯕꯒꯤꯗꯃꯛꯇ ꯑꯩꯈꯣꯏꯅ ꯂꯣꯏ ꯑꯗꯒꯤ ꯎꯌꯦꯟꯗꯤ ꯐꯥꯝꯁꯨ ꯃꯐꯝ ꯀꯌꯥꯗ ꯇꯧꯏ ꯑꯗꯒꯤ

ꯑꯩꯈꯣꯏꯅ ꯑꯗꯨꯝ ꯂꯧꯁꯤ ꯂꯧꯁꯦ ꯑꯩꯈꯣꯏꯅ ꯂꯣꯛꯄ ꯃꯇꯝꯗ ꯑꯗꯨꯝ ꯑꯩꯈꯣꯏꯅ ꯁꯤꯖꯤꯟꯅꯕꯁꯦ ꯑꯗꯨꯝ ꯂꯧ ꯂꯣꯛꯄꯩ ꯃꯦꯆꯤꯟ ꯑꯗꯨꯝ ꯁꯤꯖꯤꯟꯅꯩ ꯑꯗꯒꯤ ꯂꯧ ꯈꯥꯎꯕꯒꯤ ꯃꯦꯆꯤꯟꯁꯨ ꯑꯗꯨꯝ ꯑꯩꯈꯣꯏꯅ ꯁꯤꯖꯤꯟꯅꯕꯁꯤ ꯑꯗꯨꯝ ꯑꯩꯈꯣꯏꯒꯤ ꯀꯛꯆꯤꯡ ꯖꯤꯜꯂꯥꯗ ꯑꯗꯨꯝ ꯁꯤꯖꯤꯟꯅꯩ